ꯍꯜꯂꯣ ꯑꯣ ꯑꯥ ꯐꯣꯟ ꯇꯧꯔꯛꯑꯝꯃꯦ ꯁꯣꯝ ꯉꯁꯥꯏ ꯒ꯭ꯌꯥꯁ ꯗꯤꯂꯤꯕꯔꯤ ꯇꯧꯔꯝꯕꯗꯣ ꯑꯗꯨ ꯑꯣꯏꯗꯣꯏ ꯅꯠꯇ꯭ꯔꯥ ꯑꯥ ꯑꯗꯨ ꯒ꯭ꯌꯥꯁꯇꯨ ꯃꯃꯟ ꯈꯔ ꯍꯦꯟꯒꯠꯄꯗꯨꯗ ꯑꯗꯨꯒꯤ ꯀꯔꯤ ꯂꯩꯕꯅꯣ ꯈꯣꯠꯄꯅꯣ ꯅꯉꯣꯟ ꯍꯪꯉꯛꯀꯦꯅ ꯇꯧꯔꯝꯕ

ꯑꯥ ꯑꯣ ꯑꯗꯨ ꯄꯩꯁꯥꯗꯨ ꯀꯌꯥꯝ ꯀꯨꯏꯅ ꯂꯩꯔ ꯆꯪꯉꯛꯀꯗꯕꯅꯣ ꯍꯥꯏꯗꯤ ꯑꯗꯨꯝ ꯈꯪꯅꯤꯡꯉꯤꯗꯅ ꯑꯥ ꯑꯥ ꯑꯣ ꯂꯤꯡꯂꯣ ꯑꯦꯀꯥꯎꯟꯒ ꯂꯤꯡ ꯂꯩꯕꯔꯣ ꯑꯥ ꯑꯦꯀꯥꯎꯟꯗ ꯂꯤꯡꯇꯤ ꯑꯥ ꯑꯦꯀꯥꯎꯟꯒ ꯂꯤꯡꯇꯤ ꯂꯩꯌꯦ ꯑꯗꯨ ꯁꯦ ꯃꯊꯪ ꯊꯥꯁꯨ ꯇꯧꯗꯣꯏꯔꯥ ꯑꯗꯨ ꯃꯇꯨꯡ ꯇꯥꯕ ꯃꯈꯩꯁꯨ ꯄꯨꯂꯞ ꯇꯧꯗꯣꯏꯔꯥ ꯍꯟꯗꯛꯇꯪꯅ ꯂꯣꯏꯗꯣꯔꯤꯕ꯭ꯔꯥ ꯑꯥ ꯑꯣ ꯍꯣꯏ ꯑꯗꯨ ꯑꯗꯨ ꯈꯪꯖꯗꯅ ꯐꯣꯟ ꯇꯧꯔꯛꯑꯝꯕ ꯄꯩꯁꯥ ꯌꯥꯝ ꯍꯦꯟꯒꯠꯂꯤ ꯈꯣꯠꯂꯤꯅ ꯑꯣ ꯍꯣꯏ ꯑꯗꯨꯃꯥꯏꯅ ꯑꯣꯏꯔꯗꯤ ꯌꯥꯝ ꯐꯩ ꯑꯥ ꯍꯣꯏ ꯅꯨꯡꯉꯥꯏꯇꯕ ꯂꯩꯁꯨ ꯑꯃꯨꯛ ꯍꯪꯉꯛꯀꯦ ꯑꯗꯨꯒ ꯑꯦꯀꯥꯎꯟꯗ ꯆꯪꯉꯛꯄꯗꯨ ꯌꯦꯡꯉꯒꯦ ꯑꯗꯨꯒ ꯆꯪꯉꯛ ꯑꯁꯨ ꯑꯃꯨꯛ ꯍꯥꯏꯔꯛꯀꯦ ꯑꯥ ꯍꯣꯏ ꯍꯣꯏ ꯍꯣꯏ